ꯈꯣꯏ ꯍꯧꯖꯤꯛꯀꯤ ꯃꯇꯝꯗ ꯑꯩꯈꯣꯏꯒꯤ ꯇꯦꯛꯅꯣꯂꯣꯖꯤꯁꯤ ꯌꯥꯝꯅ ꯆꯥꯎꯈꯠꯂꯛꯄꯅ ꯃꯔꯝ ꯑꯣꯏꯔꯒ ꯄꯥꯎ ꯂꯥꯡ ꯑꯃ ꯐꯤꯂꯝꯅ ꯃꯈꯣꯏ ꯌꯨꯝꯗ ꯐꯝꯅ ꯐꯝꯅ ꯌꯦꯡꯕ ꯌꯥꯕꯒꯤ ꯈꯨꯗꯣꯡ ꯆꯥꯕꯁꯤ ꯃꯌꯥꯝ ꯑꯃ ꯄꯤꯔꯦꯕ ꯍꯥꯟꯅ ꯑꯩꯈꯣꯏꯒꯤ ꯏꯄꯥ ꯏꯄꯨꯁꯤꯡꯅ ꯑꯣꯏꯔꯝꯕ ꯃꯣꯏ ꯂꯩꯀꯥꯏꯒꯤ ꯑꯣꯏ ꯑꯃꯈꯛ ꯇꯤ ꯕꯤ ꯑꯃꯈꯛ ꯊꯝꯃꯒ ꯂꯩꯕ ꯉꯝꯅꯗꯗꯅ ꯌꯦꯡꯉꯝꯕ ꯑꯗꯨꯁꯨ ꯑꯩꯈꯣꯏꯒꯤ ꯍꯧꯖꯤꯛꯀꯤ ꯑꯣꯏꯅꯗꯤ ꯑꯣꯏꯗ꯭ꯔꯦ ꯍꯥꯏꯗꯤ ꯃꯃꯜꯁꯨ ꯌꯥꯝꯅ ꯍꯧꯖꯤꯛꯅ ꯌꯥꯝꯅ ꯍꯣꯡꯗꯣꯔꯛꯑꯦ ꯇꯣꯉꯥꯟꯕ ꯃꯈꯜ ꯃꯈꯜꯒꯤ ꯀꯝꯄꯅꯤ ꯀꯌꯥꯅ ꯇꯤ ꯕꯤ ꯃꯈꯜ ꯃꯈꯜ ꯄꯨꯊꯣꯔꯛꯄꯅ ꯃꯔꯝ ꯑꯣꯏꯔꯒ ꯑꯗꯨꯅ ꯑꯩꯈꯣꯏꯒꯤ ꯍꯧꯖꯤꯛꯀꯤ ꯑꯣꯏꯔꯤꯕ ꯃꯇꯝꯁꯤꯗꯗꯤ ꯏꯟꯇ꯭ꯔꯅꯦꯠꯁꯤ ꯆꯥꯎꯈꯠꯂꯛꯄ ꯃꯔꯝꯅ ꯑꯩꯈꯣꯏꯒꯤ ꯇꯣꯉꯥꯟ ꯇꯣꯉꯥꯟꯕ ꯃꯐꯝꯁꯤꯡꯗ ꯄ꯭ꯔꯤꯊꯤꯕꯤꯒꯤ ꯀꯥꯆꯤꯟ ꯀꯣꯏꯌꯥꯗ ꯊꯣꯛꯂꯤꯕ ꯊꯕꯛ ꯊꯧꯔꯝ ꯑꯗꯨꯝ ꯂꯩꯔꯤ ꯏꯔꯥꯡ ꯐꯂꯥꯡ ꯑꯩꯈꯣꯏꯒꯤ ꯊꯧꯗꯣꯛ ꯋꯥꯊꯣꯛ ꯃꯌꯥꯝ ꯑꯃꯁꯨ ꯌꯨꯝꯗ ꯐꯝꯅ ꯐꯝꯅ ꯌꯦꯡꯕ ꯌꯥꯕꯒꯤ ꯈꯨꯗꯣꯡꯆꯥꯕꯗꯨ ꯐꯪꯍꯜꯂꯦ ꯑꯗꯨꯅ ꯑꯍꯜꯁꯤꯡꯒꯤ ꯑꯣꯏꯅꯗꯤ ꯍꯥꯟꯅ ꯁꯛ ꯎꯗꯕ ꯈꯣꯟꯖꯦꯜꯗ ꯑꯩꯈꯣꯏꯒꯤ ꯔꯦꯗꯤꯑꯣꯗ ꯇꯥꯔꯝꯕꯗꯨ ꯇꯥꯅꯔꯝꯕꯗꯣ ꯍꯧꯖꯤꯛꯇꯤ ꯑꯍꯜꯁꯤꯡꯁꯤꯁꯨ ꯇꯤꯕꯤꯗ ꯑꯣꯏꯅ ꯑꯩꯈꯣꯏꯒꯤ ꯁꯛ ꯎꯗꯅ ꯈꯣꯠꯇꯅ ꯎꯕ ꯐꯪꯍꯜꯂꯦ ꯑꯗꯨꯅ ꯃꯁꯤꯒꯨꯝꯂꯕ ꯑꯩꯈꯣꯏꯒꯤ ꯁ꯭ꯑꯥꯏꯁꯅ ꯆꯥꯎꯈꯠꯂꯛꯄꯒꯤ ꯇꯦꯛꯅꯣꯂꯣꯖꯤꯅ ꯆꯥꯎꯈꯠꯂꯛꯄꯒꯤ ꯃꯇꯨꯡ ꯏꯟꯅ ꯁꯤꯒꯨꯝꯂꯕ ꯊꯁꯤ ꯄꯥꯎ ꯂꯥꯡ ꯑꯃ ꯑꯃ ꯐꯤꯂꯝ ꯅꯨꯡꯂꯝ ꯌꯨꯝꯗ ꯐꯝꯅ ꯐꯝꯅ ꯌꯦꯡꯍꯟꯕ ꯐꯪꯕꯁꯤꯗ ꯑꯍꯜꯁꯤꯡꯁꯤꯁꯨ ꯌꯥꯝꯅ ꯍꯔꯥꯎꯕ ꯎꯏ ꯑꯗꯨꯅ ꯃꯔꯝ ꯑꯣꯏꯔꯀꯟꯗ ꯍꯥꯏꯅꯤꯡꯉꯥꯏ ꯂꯩꯇꯅ ꯑꯍꯜꯁꯤꯡꯒꯤ ꯄꯨꯟꯁꯤꯗꯗꯤ ꯇꯦꯛꯅꯣꯂꯣꯖꯤꯖꯤ ꯆꯥꯎꯈꯠꯂꯛꯄꯅ ꯃꯔꯝ ꯑꯣꯏꯔꯒ ꯑꯩꯈꯣꯏꯒꯤ ꯇꯦꯂꯤꯕꯤꯖꯟꯅ ꯀꯥꯟꯅꯕꯁꯤ ꯀꯌꯥꯃꯔꯨꯝ ꯄꯤꯔꯦ ꯍꯥꯏꯅ ꯈꯜꯂꯤ ꯃꯔꯝ ꯑꯗꯨꯅ ꯑꯩꯈꯣꯏꯒꯤ ꯍꯧꯖꯤꯛꯀꯤ ꯇꯦꯛꯅꯣꯂꯣꯖꯤꯁꯤꯡꯁꯨ ꯆꯥꯎꯈꯠꯅꯕ ꯑꯩꯈꯣꯏ ꯃꯌꯥꯝ ꯃꯌꯥꯝꯅꯁꯨ ꯍꯣꯠꯅꯃꯤꯟꯅꯁꯤ ꯍꯥꯏꯕꯁꯤꯃ ꯑꯩ ꯍꯥꯏꯖꯒꯦ